ꯑꯩꯈꯣꯏꯒꯤ ꯂꯥꯏꯅꯤꯡꯒꯤ ꯑꯣꯏꯕ ꯍꯥꯏꯔꯒꯗꯤ ꯑꯩꯈꯣꯏꯒꯤ ꯏꯗꯤꯒꯥ ꯑꯩꯈꯣꯏꯒꯤ ꯃꯨꯁꯜꯃꯥꯟꯁꯤꯡꯒꯤ ꯑꯣꯏꯕ ꯏꯗꯨꯜ ꯏꯗꯨꯜ ꯐꯤꯇꯔ ꯑꯃꯗꯤ ꯏꯗꯨꯜ ꯖꯨꯍꯥ ꯍꯥꯏꯔꯤꯕ ꯑꯁꯤꯒꯤ ꯅꯣꯃꯥꯖ ꯁꯣꯟꯅꯉꯥꯏꯒꯤꯗꯃꯛꯇ ꯑꯗꯨꯝꯕꯒꯤ ꯁꯦꯝ ꯁꯥꯕ ꯑꯗꯨꯝ ꯌꯥꯎꯖꯈ꯭ꯔꯦ ꯑꯗꯨꯗ ꯑꯋꯥꯕꯁꯤꯡꯗꯤ ꯑꯩꯈꯣꯏꯒꯤ ꯃꯥꯒꯤ ꯗꯤꯖꯥꯏꯟ ꯃꯑꯣꯡ ꯃꯇꯧ ꯀꯔꯝꯅ ꯐꯖꯍꯟꯒꯗꯒꯦ ꯀꯔꯝ ꯍꯥꯏꯅ ꯁꯦꯝꯒꯗꯒꯦ ꯍꯥꯏꯕꯗꯨꯃꯅꯤ ꯑꯗꯨꯒ ꯃꯥꯒꯤ ꯐꯖꯒꯗꯕ ꯔꯪ ꯂꯥꯡ ꯃꯑꯣꯡ ꯃꯇꯧ ꯑꯗꯨꯝ ꯑꯗꯨꯝꯕꯗꯨ ꯈꯟꯕꯗ ꯌꯥꯝꯅ ꯑꯋꯥꯕ ꯑꯣꯏ